ꯑꯩꯅ ꯊꯦꯡꯅꯈꯤꯕ ꯏꯁꯩꯒꯤ ꯑꯣꯏꯕ ꯑꯦꯛꯁꯄꯤꯔꯤꯌꯦꯟꯁꯇ ꯈ꯭ꯋꯥꯏ ꯃꯦꯃꯣꯔꯦꯕꯜ ꯑꯣꯏꯕ ꯏꯚꯦꯟ ꯑꯃ ꯍꯥꯏꯌꯣ ꯍꯥꯏꯇꯥꯔꯒꯗꯤ ꯑꯩꯅ ꯀ꯭ꯂꯥꯁ ꯑꯦꯂꯕꯦꯟ ꯀꯥꯕ ꯃꯇꯝꯗ ꯃꯤꯂꯤꯅꯤꯌꯝ ꯏꯟꯁꯇꯤꯇ꯭ꯌꯨꯠ ꯑꯣꯐ ꯁꯥꯏꯟꯁꯀꯤ ꯑꯩꯈꯣꯏꯒꯤ ꯑꯩꯈꯣꯏꯒꯤ ꯆꯍꯤꯗꯨꯒꯤ ꯑꯣꯏꯕ ꯋꯤꯛ ꯑꯃ ꯄꯥꯡꯊꯣꯛꯈꯤ ꯄꯥꯡꯊꯣꯛꯏꯕ ꯋꯤꯛꯇꯨꯗ ꯑꯩꯅ ꯏꯁꯩ ꯏꯁꯇꯦꯖ ꯄꯔꯐꯣꯔꯃꯦꯟꯁ ꯑꯃ ꯎꯠꯆꯈꯤꯕꯀꯣ ꯏꯁꯩ ꯅꯨꯃꯤꯠ ꯂꯩ ꯀꯧꯕ ꯏꯁꯩ ꯑꯃ ꯁꯛꯈꯤ ꯑꯗꯨ ꯑꯩꯉꯣꯟꯗ ꯌꯥꯝ ꯅꯤꯡꯁꯤꯡꯅꯤꯉꯥꯏ ꯑꯣꯏꯕ ꯏꯚꯦꯟꯅꯦ ꯍꯥꯏꯅ ꯂꯧꯖꯩ ꯃꯔꯝ ꯀꯩꯒꯤꯅꯣ ꯍꯥꯏꯕ ꯃꯇꯝꯗ ꯑꯩꯅ ꯏꯁꯩꯁꯦ ꯑꯩꯈꯣꯏꯒꯤ ꯔꯦꯟꯗꯝ ꯑꯣꯏꯅ ꯅꯨꯃꯤꯠꯇꯨꯗ ꯁꯛꯈꯤꯕꯅꯦ ꯍꯥꯏꯕꯗꯤ ꯑꯩꯈꯣꯏꯒꯤ ꯏꯁꯩꯁꯦ ꯑꯩꯅ ꯀꯩꯅꯣ ꯇꯧꯋꯦ ꯑꯣꯗꯤꯁꯟ ꯇꯧꯋꯦ ꯁ꯭ꯀꯨꯜꯁꯤꯒꯤ ꯏꯁꯀ꯭ꯔꯤꯟꯅꯤꯡ ꯑꯣꯗꯤꯁꯟ ꯇꯧꯕ ꯃꯇꯝꯗ ꯑꯩ ꯈꯟꯖꯈꯤ ꯁꯦꯀꯦꯟ ꯇꯥꯔꯒ ꯈꯟꯈꯤ ꯑꯗꯣ ꯑꯩꯅ ꯈꯟꯈꯤꯕ ꯏꯁꯩꯗꯣ ꯁꯛꯀꯗꯕꯅꯤꯁꯤꯅꯤ ꯏꯁꯇꯦꯖꯇ ꯃꯣꯏꯅ ꯍꯥꯏꯔꯤꯁꯦ ꯑꯗꯣ ꯑꯩꯅ ꯈꯟꯈꯤꯕꯅ ꯏꯁꯩ ꯑꯃ ꯈꯜꯂꯦꯕ ꯑꯗꯣ ꯁꯛꯄꯗꯅ ꯑꯩꯅ ꯅꯨꯃꯤꯠ ꯂꯩ ꯍꯥꯏꯔꯤꯕ ꯏꯁꯩꯁꯦ ꯁꯛꯈꯤꯕ ꯃꯔꯝꯗꯤ ꯑꯩꯅ ꯁꯛꯀꯗꯧꯔꯤꯕ ꯏꯁꯩꯁꯤꯒ ꯀ꯭ꯔꯥꯎꯠꯇꯨꯒ ꯎꯕ ꯃꯇꯝꯗ ꯑꯩꯉꯣꯟꯗ ꯌꯥꯝꯅ ꯆꯥꯟꯅꯗꯕ꯭ꯔꯥ ꯍꯥꯏꯅ ꯈꯟꯖꯕꯗꯣ ꯑꯗꯨꯒꯤ ꯑꯩꯅ ꯀ꯭ꯔꯥꯎꯠꯀꯤ ꯑꯦꯅꯔꯖꯤꯁꯦ ꯎꯕ ꯃꯇꯝꯗ ꯈꯤꯇꯪ ꯂꯥꯡꯕꯗ ꯅꯨꯡꯉꯥꯏꯒꯗꯕ ꯏꯁꯩ ꯑꯃ ꯁꯛꯀꯦ ꯍꯥꯏꯅ ꯈꯟꯗꯅ ꯍꯧꯖꯤꯛꯀꯤ ꯏꯁꯩꯗꯣ ꯄꯤꯛ ꯀꯞ ꯇꯧꯔꯒ ꯉꯝꯅꯕ ꯁꯛꯈꯤꯕ ꯏꯁꯩ ꯁꯛꯅꯕ ꯍꯣꯠꯅꯕꯗ ꯑꯩꯉꯣꯟꯗ ꯄ꯭ꯔꯦꯁꯔ ꯈꯤꯇꯪ ꯂꯩꯌꯦ ꯍꯥꯏꯕꯗꯤ ꯌꯥꯝ ꯀꯟꯅ ꯄ꯭ꯔꯤꯄ꯭ꯔꯦꯔ ꯇꯧꯗꯕꯅꯤꯅ ꯑꯩ ꯀꯃꯥꯏꯅ ꯁꯛꯀꯅꯤ ꯍꯥꯏꯕꯁꯦ ꯑꯩ ꯈꯪꯗꯦ ꯍꯣꯏ ꯑꯩꯅ ꯁꯦꯀꯦꯟꯗꯔꯤ ꯑꯣꯏꯅ ꯁꯛꯀꯦ ꯍꯥꯏꯅꯗꯤ ꯊꯝꯈꯤꯕꯗꯤ ꯏꯁꯩꯅꯦ ꯑꯗꯨꯕꯨ ꯑꯩꯅ ꯁꯛꯀꯦꯅ ꯂꯥꯛꯆꯕ ꯏꯁꯩꯗꯨꯗꯤ ꯄ꯭ꯔꯤꯄ꯭ꯔꯦꯔ ꯇꯧꯗꯦꯕꯀꯣ ꯑꯗꯨꯅ ꯁꯨꯃꯥꯏꯅ ꯈꯪꯍꯧꯗꯅ ꯁꯛꯈꯤꯕꯅꯤꯅ ꯑꯩꯉꯣꯟꯗ ꯑꯀꯤꯕ ꯑꯃꯗꯤ ꯂꯩꯌꯦ ꯑꯗꯣ ꯁꯛꯄ ꯃꯇꯝꯗ ꯑꯩꯁꯦ ꯑꯍꯥꯟꯕꯗ ꯀꯤꯔꯝꯕ ꯃꯤꯍꯨꯟ ꯌꯥꯝ ꯆꯣꯡꯉꯝꯕꯗꯣ ꯏꯁꯩ ꯍꯦꯛ ꯁꯛꯄ ꯍꯧꯕꯒ ꯀ꯭ꯔꯥꯎꯠꯀꯤ ꯑꯣꯗꯤꯌꯟꯁꯀꯤ ꯀꯩꯅꯣꯁꯦ ꯔꯦꯁꯄꯣꯟꯁꯁꯦ ꯑꯩꯉꯣꯟꯗ ꯌꯥꯝ ꯐꯖꯅ ꯄꯤꯕꯤꯔꯛꯈꯤꯕ ꯄꯨꯔꯥ ꯁ꯭ꯀꯨꯜ ꯑꯣꯖꯥꯒ ꯌꯥꯎꯅ ꯄꯨꯂꯞ ꯂꯣꯏꯅ ꯂꯥꯎꯔꯒ ꯑꯩꯉꯣꯟꯗ ꯌꯥꯝ ꯐꯖꯕ ꯀꯩꯅꯣ ꯏꯝꯄ꯭ꯔꯦꯁꯟ ꯑꯃ ꯄꯤꯔꯛꯄꯗꯨꯗ ꯑꯩꯉꯣꯟꯗ ꯕꯤꯠ ꯑꯃ ꯀꯥꯈꯠꯂꯛꯑꯒ ꯏꯁꯩꯁꯦ ꯌꯥꯝ ꯐꯖꯅ ꯄꯔꯐꯣꯔꯝ ꯇꯧꯈꯤ ꯑꯗꯨꯅ ꯃꯁꯤꯒꯤ ꯅꯨꯃꯤꯠꯁꯦ ꯑꯩꯒꯤ ꯏꯁꯩꯒꯤ ꯑꯣꯏꯕ ꯌꯥꯝꯅ ꯔꯤꯃꯥꯔꯛꯀꯦꯕꯜ ꯑꯣꯏꯕ ꯗꯦ ꯑꯃꯅꯦ ꯍꯥꯏꯅ ꯂꯧꯖꯩꯑꯕ